ꯂꯥꯏ ꯌꯦꯛꯄ ꯃꯤꯑꯣꯏ ꯑꯃ ꯑꯣꯏꯅ ꯑꯩꯈꯣꯏꯅ ꯈꯨꯗꯣꯡꯆꯥꯗꯕ ꯃꯌꯥꯝ ꯑꯃ ꯊꯦꯡꯅꯖꯩ ꯍꯥꯏꯔꯤꯕ ꯈꯨꯗꯣꯡꯆꯥꯗꯕꯁꯤꯡꯁꯤꯒꯤ ꯃꯅꯨꯡꯗ ꯑꯩꯈꯣꯏꯒꯤ ꯏꯃꯨꯡ ꯃꯅꯨꯡꯒꯤ ꯑꯣꯏꯕ ꯄ꯭ꯔꯣꯕ꯭ꯂꯦꯝꯁꯤꯡꯅ ꯑꯅꯝꯕ ꯑꯣꯏꯅ ꯊꯦꯡꯅꯖꯩ ꯍꯥꯏꯕꯗꯤ ꯌꯨꯝ ꯑꯃ ꯄꯥꯜꯂꯨꯔꯕꯅꯤꯅ ꯑꯩꯈꯣꯏꯒꯤ ꯏꯃꯨꯡꯗꯨꯒꯤ ꯀꯨꯞꯅꯣꯝ ꯍꯣꯠꯅꯔꯤꯉꯩꯗ ꯃꯇꯝ ꯆꯥꯅ ꯂꯥꯏ ꯌꯦꯛꯄ ꯑꯩꯈꯣꯏꯒꯤ ꯉꯝꯖꯗꯕ ꯑꯗꯨꯒ ꯂꯥꯏ ꯌꯦꯛꯄꯒꯤꯅ ꯃꯤꯒꯤ ꯑꯣꯔꯗꯔ ꯂꯥꯛꯑꯦ ꯍꯥꯏꯔꯒꯁꯨ ꯑꯩꯅ ꯍꯦꯛ ꯂꯧꯁꯤꯟꯖꯕꯗꯨ ꯀꯤꯖꯖꯕ ꯍꯥꯏꯕꯗꯤ ꯃꯤꯒꯤꯗꯤ ꯃꯐꯝ ꯃꯇꯝ ꯑꯀꯛꯅꯕꯒꯤ ꯃꯇꯨꯡꯏꯟꯅ ꯌꯦꯛꯄꯤꯌꯣ ꯇꯥꯔꯤꯛ ꯑꯁꯨꯛꯇ ꯄꯤꯕꯤꯌꯣ ꯍꯥꯏꯗꯣꯏꯅꯤ ꯑꯩꯅ ꯏꯃꯨꯡ ꯃꯅꯨꯡꯒꯤ ꯊꯕꯛ ꯍꯣꯠꯅꯔꯤꯉꯩ ꯏꯆꯥ ꯏꯁꯨꯒꯤ ꯍꯣꯠꯅꯔꯤꯉꯩꯗ ꯍꯥꯏꯔꯤꯕ ꯄꯣꯠꯁꯦ ꯉꯝꯃꯣꯏꯗ꯭ꯔꯥ ꯍꯥꯏꯕꯒꯤ ꯆꯤꯡꯅꯕ ꯋꯥꯈꯜ ꯑꯃꯁꯨ ꯑꯩꯉꯣꯟꯗ ꯐꯥꯎꯖꯩ ꯑꯗꯨꯅ ꯑꯁꯤꯒꯨꯝꯕ ꯈꯨꯗꯣꯡꯆꯥꯗꯕ ꯃꯌꯥꯝ ꯑꯃ ꯊꯣꯛꯑꯦ ꯑꯗꯨꯅ ꯍꯥꯏꯔꯤꯕ ꯈꯨꯗꯣꯡꯆꯥꯗꯕꯁꯤꯡ ꯑꯁꯤꯅ ꯃꯔꯝ ꯑꯣꯏꯔꯒ ꯑꯩꯉꯣꯟꯗꯁꯨ ꯄꯥꯈꯠꯄ ꯇꯦꯟꯁꯟ ꯂꯩꯕ ꯑꯗꯨꯒ ꯁꯤꯒꯨꯝꯕ ꯄ꯭ꯔꯣꯕ꯭ꯂꯦꯝ ꯃꯌꯥꯝꯁꯤꯅ ꯑꯩ ꯃꯌꯥꯝ ꯑꯃ ꯈꯨꯗꯣꯡꯆꯥꯗꯕ ꯃꯌꯥꯝ ꯑꯃ ꯊꯦꯡꯅꯖꯩ ꯑꯗꯨꯅ ꯂꯥꯏ ꯌꯦꯛꯄ ꯍꯥꯏꯕꯁꯤꯃꯛꯇꯕꯨ ꯑꯆꯤꯛꯄ ꯃꯐꯝꯗ ꯆꯠꯂꯒ ꯋꯥꯈꯜ ꯁꯥꯟꯇꯤ ꯑꯣꯏꯅ ꯃꯥꯏꯟꯁꯦ ꯐ꯭ꯔꯦꯁ ꯑꯣꯏꯔꯒ ꯑꯩꯈꯣꯏꯒꯤ ꯐꯖꯕ ꯄꯣꯠꯇꯣ ꯄꯨꯊꯣꯛꯀꯗꯧꯔꯤꯕꯅꯤ ꯑꯗꯨꯕꯨ ꯑꯩꯅ ꯃꯤꯒꯤ ꯑꯣꯔꯗꯔꯗꯨ ꯂꯧꯁꯤꯜꯂꯦ ꯍꯥꯏꯔꯒꯁꯨ ꯑꯩꯒꯤ ꯏꯃꯨꯡ ꯃꯅꯨꯡꯒꯤ ꯊꯕꯛ ꯑꯩꯒꯤ ꯏꯃꯨꯡ ꯃꯅꯨꯡꯒꯤ ꯀꯨꯞꯅꯣꯝꯗꯨꯅ ꯃꯤꯒꯤ ꯂꯥꯏꯗꯨ ꯐꯖꯅ ꯌꯦꯛꯄ ꯉꯝꯗ꯭ꯔꯒꯗꯤ ꯃꯤꯗꯨꯅ ꯑꯩꯉꯣꯟꯗꯁꯨ ꯑꯩꯈꯣꯏꯒꯤ ꯑꯊꯤꯕ ꯋꯥꯍꯩ ꯍꯥꯏꯔꯛꯇꯣꯏꯅꯦ ꯃꯥꯅ ꯌꯦꯛꯄ ꯂꯥꯏꯗꯤ ꯐꯖꯗꯕꯅꯤ ꯃꯥꯗꯤ ꯑꯗꯨ ꯇꯧꯕꯅꯤ ꯑꯗꯥ ꯇꯧꯕꯅꯤ ꯍꯥꯏꯗꯅ ꯃꯌꯥꯝ ꯑꯃ ꯁꯟꯗꯣꯛꯈꯤꯕꯁꯨ ꯌꯥꯎꯗꯣꯏꯅꯦ ꯑꯗꯨꯅ ꯑꯩꯒꯤ ꯀꯁꯇꯃꯔꯁꯨ ꯃꯥꯡꯗꯣꯏꯅꯦ ꯑꯗꯨꯒ ꯑꯩꯒꯤ ꯄ꯭ꯔꯦꯁꯤꯁꯁꯨ ꯃꯥꯡꯗꯣꯏꯅꯦ ꯑꯗꯨꯅ ꯍꯥꯏꯔꯤꯕ ꯃꯌꯥꯝꯁꯤꯡꯁꯦ ꯈꯟꯖꯤꯜꯂꯨꯔꯒ ꯑꯩꯅ ꯌꯦꯛꯄ ꯉꯝꯗꯕꯒꯤ ꯈꯨꯗꯣꯡꯆꯥꯕꯒꯤ ꯆꯥꯎꯔꯕ ꯃꯔꯝ ꯑꯃꯁꯨ ꯑꯣꯏꯔꯦ ꯑꯗꯨꯒ ꯂꯥꯏ ꯌꯦꯛꯅꯤꯡꯉꯦ ꯍꯥꯏꯔꯒꯁꯨ ꯃꯤꯒꯤ ꯉꯝꯃꯣꯏꯗꯕ ꯊꯕꯛꯇꯗꯤ ꯈꯨꯠ ꯊꯥꯕ ꯑꯗꯣ ꯑꯩꯅꯁꯨ ꯀꯌꯥ ꯄꯥꯝꯖꯗꯦ ꯑꯗꯨꯒ ꯍꯥꯏꯔꯤꯕ ꯑꯋꯥꯕꯁꯤꯡ ꯑꯁꯤꯅ ꯃꯔꯝ ꯑꯣꯏꯔꯒ ꯑꯩꯉꯣꯟꯗ ꯈꯨꯗꯣꯡꯆꯥꯗꯕ ꯀꯌꯥ ꯑꯃ ꯑꯩ ꯊꯦꯡꯅꯖꯩ ꯑꯗꯨꯕꯨ ꯍꯥꯏꯔꯤꯕ ꯄꯣꯠꯁꯤꯡ ꯑꯁꯦ ꯑꯩꯅ ꯃꯇꯧ ꯀꯔꯝꯅ ꯃꯥꯏ ꯄꯥꯛꯄꯒꯦ ꯍꯥꯏꯇꯥꯔꯒꯗꯤ ꯁꯤꯒꯤ ꯂꯥꯏ ꯌꯦꯛꯄ ꯃꯤ ꯑꯃ ꯑꯣꯏꯅ ꯉꯁꯤ ꯃꯥꯏ ꯄꯥꯛꯆꯔꯤꯕ ꯑꯁꯤꯗꯤ ꯑꯩꯈꯣꯏꯒꯤ ꯏꯃꯨꯡ ꯃꯅꯨꯡꯒꯤ ꯁꯄꯣꯔꯠ ꯍꯥꯏꯕꯗꯤ ꯃꯤ ꯑꯃꯅ ꯑꯩꯉꯣꯟꯗ ꯌꯦꯛꯄꯤꯌꯣ ꯍꯥꯏꯗꯅ ꯑꯣꯔꯗꯔ ꯇꯧꯔꯝꯕ ꯄꯣꯠꯇꯨ ꯑꯩꯅ ꯉꯁꯤ ꯆꯥꯛ ꯊꯣꯡꯗꯅ ꯂꯩꯔꯒꯗꯤ ꯑꯌꯨꯛꯇ ꯑꯩꯅ ꯌꯦꯛꯀꯗꯕ ꯅꯨꯃꯤꯠ ꯍꯨꯝꯅꯤ ꯆꯪꯅ ꯌꯦꯛꯀꯗꯕ ꯄꯣꯠꯇꯨ ꯑꯩꯒꯤ ꯏꯃꯨꯡ ꯃꯅꯨꯡꯅ ꯑꯩꯈꯣꯏꯒꯤ ꯁꯄꯣꯔꯠ ꯐꯪꯗ꯭ꯔꯒꯗꯤ ꯑꯩ ꯍꯞꯇꯥ ꯑꯃ ꯍꯦꯟꯅ ꯆꯣꯟꯊꯗꯣꯏꯅꯦꯕ ꯅꯨꯃꯤꯠ ꯍꯨꯝꯅꯤꯗ ꯄꯤꯒꯗꯕ ꯂꯥꯏꯗꯣ ꯍꯞꯇꯥ ꯁꯚꯦꯟ ꯗꯦꯁ ꯇꯔꯦꯠ ꯅꯨꯃꯤꯠ ꯇꯔꯦꯠꯅꯤ ꯁꯨꯕꯗ ꯄꯤ ꯇꯥꯔꯒꯗꯤ ꯃꯤꯅ ꯃꯥꯒꯤ ꯈꯨꯗꯣꯡꯆꯥꯕ ꯍꯥꯏꯕꯗꯤ ꯃꯥꯒꯤꯁꯨ ꯃꯇꯝ ꯑꯃ ꯄꯤꯔꯛꯏꯕꯗꯨꯗ ꯐꯪꯗ꯭ꯔꯦ ꯍꯥꯏꯗꯅ ꯑꯩꯒꯤ ꯂꯥꯏꯗꯣ ꯃꯉꯣꯟꯗ ꯃꯇꯝ ꯍꯦꯟꯅ ꯄꯤꯔꯨꯔꯗꯤ ꯃꯉꯣꯟꯗꯁꯨ ꯀꯥꯅꯐꯝ ꯂꯩꯔꯣꯏ ꯆꯟꯅꯐꯝ ꯂꯩꯔꯣꯏ ꯇꯧꯕꯇꯕꯨ ꯑꯩꯅ ꯌꯦꯛꯀꯗꯧꯔꯤꯕ ꯂꯥꯏ ꯑꯗꯨ ꯑꯩꯒꯤ ꯏꯃꯨꯡ ꯃꯅꯨꯡꯅ ꯑꯩꯅ ꯆꯥꯛ ꯊꯣꯡꯒꯗꯕ ꯑꯣꯔ ꯑꯩꯅ ꯑꯉꯥꯡ ꯂꯣꯏꯁꯤꯟꯒꯗꯕ ꯑꯗꯨꯒꯤ ꯃꯇꯝꯗ ꯊꯥꯗꯒꯗꯕ ꯃꯇꯝꯗꯣ ꯈꯔ ꯃꯈꯩ ꯑꯩꯒꯤ ꯐꯦꯃꯤꯂꯤꯅ ꯍꯦꯜꯞ ꯇꯧꯕꯤꯔꯒꯗꯤ ꯑꯩꯉꯣꯟꯗ ꯑꯗꯨꯒꯤ ꯈꯨꯗꯣꯡꯆꯥꯕ ꯑꯗꯣ ꯑꯩꯈꯣꯏꯒꯤ ꯈꯔ ꯃꯈꯩꯗꯤ ꯀꯣꯛꯇꯨꯅ ꯃꯤ ꯑꯃꯅ ꯅꯨꯃꯤꯠ ꯅꯤꯅꯤꯗ ꯄꯤꯌꯣ ꯍꯥꯏꯔꯤꯕ ꯑꯣꯔꯗꯔ ꯑꯗꯣ ꯑꯩꯅ ꯅꯨꯃꯤꯠ ꯅꯤꯅꯤꯗ ꯂꯣꯏꯁꯤꯟꯕ ꯉꯝꯒꯅꯤ ꯑꯩꯒꯤ ꯏꯃꯨꯡ ꯃꯅꯨꯡꯒꯤ ꯆꯥꯎꯔꯕ ꯁꯄꯣꯔꯠ ꯇꯧꯕꯤꯕꯁꯨ ꯗꯔꯀꯥꯔ ꯑꯣꯏ ꯑꯗꯨꯒ ꯇꯧꯁꯨ ꯇꯧꯕꯤꯗꯨꯅ ꯉꯁꯤꯗꯤ ꯑꯩ ꯁꯤꯒꯨꯝꯕ ꯃꯥꯏ ꯄꯥꯛꯄ ꯃꯤꯁꯛ ꯑꯃ ꯑꯣꯏꯖꯔꯦ ꯑꯗꯨꯒ ꯑꯩꯈꯣꯏꯅ ꯑꯩꯅ ꯑꯍꯥꯟꯕ ꯂꯥꯏ ꯌꯦꯛꯂꯛꯄ ꯃꯇꯝꯗ ꯑꯩꯈꯣꯏꯒꯤ ꯏꯃꯨꯡ ꯃꯅꯨꯡꯒꯤ ꯁꯦꯜ ꯊꯨꯝꯒꯤ ꯅꯥꯇꯩ ꯆꯥꯗꯕ ꯃꯔꯝꯅ ꯁꯤꯒꯨꯝꯕ ꯏꯁꯇꯦꯁꯤꯅꯔꯤꯒꯤ ꯑꯥꯏꯇꯦꯝꯁꯤꯒꯤ ꯑꯋꯥꯠꯄ ꯃꯌꯥꯝ ꯑꯃ ꯂꯩ ꯌꯦꯛꯑꯒꯨꯝꯁꯤꯔꯥ ꯍꯥꯏꯅꯁꯨ ꯈꯜꯂꯦ ꯑꯗꯨꯕꯨ ꯑꯗꯨꯕꯨ ꯌꯦꯛꯇꯕꯗꯤ ꯌꯥꯗꯦ ꯑꯩꯅ ꯉꯁꯤ ꯇꯞꯅ ꯇꯞꯅ ꯍꯣꯠꯅꯗ꯭ꯔꯒꯗꯤ ꯑꯩꯁꯦ ꯃꯤꯌꯥꯝꯅ ꯃꯁꯛ ꯈꯪꯕ ꯑꯩꯅ ꯊꯝꯅꯤꯡꯂꯤꯕ ꯄꯥꯟꯗꯝ ꯑꯗꯣ ꯐꯪꯕ ꯉꯝꯃꯣꯏ ꯑꯗꯨꯒ ꯑꯩꯅ ꯑꯣꯏꯅꯤꯡꯂꯤꯕ ꯃꯤꯁꯛꯇꯨꯁꯨ ꯑꯣꯏꯕ ꯉꯝꯃꯣꯏ ꯍꯥꯏꯕꯒꯤ ꯋꯥꯈꯟꯁꯤꯗ ꯑꯩꯅ ꯑꯩꯅ ꯉꯁꯤ ꯑꯋꯥꯠꯄ ꯂꯩꯔꯁꯨ ꯑꯩ ꯍꯣꯠꯅꯗꯕ ꯌꯥꯗꯦ ꯑꯩ ꯑꯃꯗꯒꯤ ꯑꯃꯗꯒꯤ ꯍꯣꯠꯅꯗꯕ ꯌꯥꯗꯦ ꯑꯩ ꯏꯃꯨꯡ ꯃꯅꯨꯡꯒꯤ ꯁꯄꯣꯔꯠꯁꯨ ꯐꯪꯗꯕ ꯌꯥꯗꯦ ꯍꯥꯏꯕꯒꯤ ꯋꯥꯈꯜꯁꯤꯒ ꯂꯣꯏꯅꯅ ꯑꯩꯅ ꯄꯥꯝꯖꯕꯗꯣ ꯎꯕꯗ ꯑꯩ ꯏꯃꯨꯡ ꯃꯅꯨꯡꯒꯤ ꯏꯃꯥ ꯕꯕꯥꯅꯁꯨ ꯐꯖꯅ ꯒꯥꯏꯠꯂꯥꯏꯟ ꯄꯤꯕꯤꯗꯨꯅ ꯑꯩꯒꯤ ꯑꯋꯥꯠꯄꯁꯦ ꯂꯩꯍꯟꯗꯅꯕ ꯍꯣꯠꯅꯕꯤꯔꯛꯇꯨꯅ ꯉꯁꯤ ꯁꯤ ꯌꯧꯅ ꯑꯩꯒꯤ ꯑꯋꯥꯠꯄꯁꯦ ꯂꯩꯇꯕꯤꯗ ꯑꯩꯈꯣꯏꯒꯤ ꯃꯥꯏ ꯄꯥꯛꯄ ꯃꯤꯁꯛ ꯑꯃ ꯑꯣꯏꯅꯕ ꯍꯣꯠꯅꯕꯗ ꯆꯥꯎꯔꯕ ꯊꯧꯗꯥꯡ ꯑꯃ ꯂꯧꯕꯤꯔꯛꯑꯦ ꯑꯗꯨꯅ